ꯍꯩꯀꯣꯜ ꯂꯩꯀꯣꯜ ꯁꯦꯝ ꯁꯥꯕꯒꯤ ꯊꯕꯛ ꯇꯧꯔꯤꯕ ꯃꯤ ꯑꯗꯨꯒꯤ ꯋꯥꯈꯜ ꯍꯛꯆꯥꯡ ꯅꯨꯡꯉꯥꯏꯍꯜꯂꯤ ꯑꯩ ꯋꯥꯐꯝ ꯑꯁꯤꯗ ꯑꯗꯨꯝ ꯁꯟꯗꯣꯛꯅ ꯍꯥꯏꯒꯦ ꯍꯥꯏꯔꯗꯤ ꯀꯔꯤ ꯀꯔꯤꯒꯤꯗꯃꯛ ꯋꯥꯈꯜ ꯍꯛꯆꯥꯡ ꯅꯨꯡꯉꯥꯏꯈꯤꯕꯒꯦ ꯍꯥꯏꯔꯗꯤ ꯑꯩꯈꯣꯏꯒꯤ ꯏꯪꯈꯣꯜ ꯂꯩꯀꯣꯜ ꯁꯦꯝꯕꯗ ꯊꯕꯛ ꯈꯔ ꯐꯤꯖꯤꯀꯦꯜꯂꯤ ꯍꯛꯆꯥꯡꯒꯤ ꯊꯕꯛ ꯈꯔ ꯇꯧꯕꯗ ꯑꯩꯍꯥꯛꯀꯤ ꯍꯛꯆꯥꯡꯁꯦ ꯑꯦꯛꯁꯔꯁꯥꯏꯁ ꯇꯧꯒꯨꯝꯅ ꯍꯛꯆꯥꯡꯗ ꯐꯍꯜꯂꯦ ꯑꯃꯨꯛꯀ ꯑꯩꯍꯥꯛꯀꯤ ꯏꯪꯈꯣꯜ ꯂꯩꯀꯣꯜ ꯂꯩꯕꯒꯤ ꯅꯨꯡꯁꯤꯠ ꯌꯥꯝꯅ ꯐꯕ ꯅꯨꯡꯁꯤꯠ ꯌꯥꯝꯅ ꯐꯕ ꯂꯥꯛꯄꯒꯤ ꯅꯨꯡꯁꯤꯠ ꯑꯗꯨꯗꯣ ꯑꯩꯈꯣꯏꯅ ꯑꯗꯨꯝ ꯁꯣꯔ ꯍꯣꯟꯕꯒꯤ ꯅꯨꯡꯁꯤꯠ ꯑꯗꯣ ꯁꯤꯖꯤꯟꯅꯕꯒꯤ ꯑꯩꯈꯣꯏꯒꯤ ꯍꯛꯆꯥꯡꯁꯦ ꯌꯥꯝ ꯐꯍꯜꯂꯦ ꯑꯃꯨꯛꯀꯁꯨ ꯑꯩꯈꯣꯏꯒꯤ ꯋꯥꯈꯜ ꯋꯥꯈꯜꯁꯦ ꯅꯨꯡꯉꯥꯏꯕ ꯊꯣꯛꯄꯁꯦ ꯀꯔꯤꯒꯤꯅꯣ ꯍꯥꯏꯔꯗꯤ ꯑꯩꯍꯥꯛꯀꯤ ꯏꯪꯈꯣꯜ ꯂꯩꯀꯣꯜꯗ ꯊꯥꯈ꯭ꯔꯤꯕ ꯃꯅꯥꯁꯤꯡ ꯑꯦꯟꯁꯥꯡ ꯅꯥꯄꯤꯁꯤꯡ ꯅꯠꯇ꯭ꯔꯒ ꯂꯩ ꯂꯩꯁꯤꯡ ꯑꯗꯨꯝ ꯍꯣꯔꯦꯟ ꯆꯥꯎꯔꯀꯥꯟꯗ ꯂꯩ ꯌꯥꯝ ꯊꯣꯛꯂꯛꯄꯗ ꯑꯦꯟꯁꯥꯡ ꯅꯥꯄꯤ ꯌꯥꯝꯅ ꯐꯖꯅ ꯊꯣꯛꯂꯛꯄꯗ ꯑꯩꯍꯥꯛꯀꯤ ꯋꯥꯈꯜ ꯌꯥꯝ ꯅꯨꯡꯉꯥꯏꯕ ꯑꯃ ꯊꯣꯛꯑꯦ ꯑꯗꯨꯒꯤ ꯑꯩꯍꯥꯛꯀꯤ ꯂꯩꯀꯣꯜ ꯍꯩꯀꯣꯜ ꯁꯦꯝꯕꯒꯤ ꯊꯕꯛ ꯇꯧꯔꯤꯕ ꯃꯤꯁꯦ ꯋꯥꯈꯜ ꯍꯛꯆꯥꯡ ꯅꯨꯡꯉꯥꯏꯍꯜꯂꯤ ꯍꯥꯏꯅ ꯈꯜꯂꯤ